ꯍꯜꯂꯣ ꯑꯣꯜ ꯔꯣꯠ ꯐꯥꯁ ꯐꯨꯠ ꯔꯦꯁꯇꯨꯔꯦꯟ ꯑꯣꯏꯕꯤꯕ꯭ꯔꯥ ꯑꯁꯤ ꯑꯩ ꯖꯣꯄꯣꯞ ꯀꯣꯂꯣꯅꯤꯗꯒꯤ ꯇꯧꯔꯛꯄꯅꯦ ꯑꯩ ꯆꯥꯅꯕꯒꯤ ꯈꯔ ꯑꯣꯔꯗꯔ ꯇꯧꯅꯤꯡꯕ ꯅꯈꯣꯏꯗ ꯃꯦꯛꯁꯤꯀꯥꯟ ꯆꯦꯅꯤꯁ ꯏꯟꯗꯤꯌꯥꯒꯤ ꯑꯆꯥꯄꯣꯠ ꯈꯔ ꯑꯣꯔꯗꯔ ꯇꯧꯅꯤꯡꯕ ꯑꯣ ꯑꯣ ꯐꯪꯒꯅꯤ ꯑꯣ ꯑꯗꯨꯗꯤ ꯃꯦꯛꯁꯤꯀꯣ ꯁꯦꯠ ꯄ꯭ꯂꯦꯠ ꯑꯅꯤ ꯑꯗꯨꯒ ꯃꯣꯃꯣ ꯑꯍꯨꯝ ꯄꯨꯈꯝ ꯑꯍꯨꯝꯒꯨꯝꯕ ꯑꯗꯨꯒ ꯏꯟꯗꯤꯌꯟꯒꯤꯁꯦ ꯗꯣꯁꯥ ꯄ꯭ꯂꯦꯠ ꯑꯍꯨꯝ ꯑꯗꯨꯒ ꯏꯇꯂꯤ ꯄ꯭ꯂꯦꯠ ꯑꯍꯨꯝ ꯑꯗꯨ ꯇꯧꯒꯦ ꯑꯧ ꯑꯗꯨ ꯅꯈꯣꯏꯅ ꯑꯁꯤ ꯗꯦꯂꯤꯚꯔ ꯇꯧꯕꯤꯕ ꯌꯥꯒꯗ꯭ꯔꯣ ꯄꯨꯡ ꯀꯌꯥꯒꯨꯝꯕ ꯆꯪꯒꯅꯤ ꯅꯈꯣꯏꯅ ꯇꯧꯔꯛꯀꯗꯕꯁꯦ ꯑꯧ ꯑꯣ ꯑꯩꯁꯦ ꯖꯨꯄꯣꯛ ꯀꯣꯂꯣꯅꯤ ꯀ꯭ꯔꯣꯁ ꯃꯔꯤ ꯍꯥꯎꯁ ꯅꯝꯕꯔꯅ ꯃꯔꯤ ꯃꯔꯤꯗꯅꯦ ꯑꯗꯨ ꯐꯔꯦ ꯌꯥꯝ ꯅꯨꯡꯉꯥꯏꯖꯔꯦ